ꯍꯜꯂꯣ ꯀꯩꯗꯧꯅꯤ ꯁꯨꯝ ꯂꯩꯔꯤ ꯀꯩꯁꯨ ꯇꯧꯗꯦ ꯈꯪꯗꯦꯅꯦ ꯑꯉꯥꯡ ꯅꯨꯕꯤ ꯁꯨꯇꯤ ꯑꯣꯏꯔꯗꯤ ꯁꯟꯗꯦꯒꯨꯝꯕꯗ ꯆꯠꯁꯤꯔꯣ ꯁꯟꯗꯦꯗ ꯆꯠꯂꯁꯤ ꯏꯃꯥꯟꯅꯕꯤ ꯈꯔꯁꯨ ꯌꯥꯎꯒꯦꯑꯦ ꯃꯣꯏꯁꯨ ꯉꯥ ꯐꯥꯕ ꯌꯦꯡꯒꯦꯅ ꯇꯧꯑꯦ ꯑꯗꯨꯁꯨ ꯆꯠꯃꯤꯟꯅꯗ ꯍꯣꯏ ꯍꯣꯏ ꯀꯔꯤ ꯀꯔꯤ ꯄꯨꯗꯣꯏꯅꯣ ꯑꯗꯣ ꯉꯥ ꯐꯥꯕ ꯆꯠꯄꯁꯦ ꯀꯔꯤ ꯀꯔꯤ ꯄꯨꯁꯤꯅꯣ ꯉꯥꯔꯤ ꯉꯥꯇꯥꯏ ꯈꯔ ꯄꯨꯔꯁꯤ ꯏꯁꯤꯡꯗ ꯊꯥꯗꯅꯕ ꯍꯧꯖꯤꯛꯇꯤ ꯈꯔ ꯁꯥꯒꯠꯂꯛꯑꯕꯅꯤꯅ ꯈꯔ ꯏꯪꯕ ꯃꯇꯝꯗ ꯆꯠꯂꯁꯤꯅꯦ ꯑꯌꯨꯛꯇ ꯆꯠꯁꯤꯔꯣ ꯅꯨꯉꯡꯗꯥꯡꯋꯥꯏꯔꯝ ꯑꯣꯏ ꯆꯠꯁꯤꯔꯣ ꯍꯣꯍꯣꯏ ꯌꯥꯔꯦ ꯑꯗꯨꯗꯤ ꯑꯌꯨꯛ ꯉꯟꯅ ꯆꯠꯂꯁꯤ ꯍꯣ ꯍꯣꯏ ꯁꯣꯏꯔꯣꯏ ꯊꯝꯃꯦ